ꯄꯥꯡꯒꯦ ꯄꯥꯡꯒꯦ ꯏꯆꯥꯗꯤ ꯀꯥꯏꯗꯒꯤꯅꯣ ꯑꯩꯈꯣꯏ ꯃꯅꯤꯄꯨꯔꯗ ꯈꯇꯪ ꯐꯪꯕ ꯄꯣꯠꯆꯩ ꯍꯥꯏꯔꯕꯗꯤꯅꯦ ꯁꯦ ꯁꯤꯒꯤ ꯁꯒꯣꯜ ꯀꯥꯡꯖꯩꯁꯦ ꯎꯔꯕ꯭ꯔꯥ ꯁꯤꯁꯦ ꯁꯒꯣꯜ ꯀꯥꯡ ꯁꯒꯣꯜ ꯀꯥꯡꯖꯩ ꯍꯥꯏꯕꯁꯦ ꯍꯧꯖꯤꯛꯇꯤ ꯄꯣꯂꯣ ꯍꯥꯏꯅꯁꯨ ꯈꯪꯅꯔꯦꯗꯅ ꯃꯅꯤꯄꯨꯔꯗꯒꯤ ꯍꯧꯗꯣꯛꯈ꯭ꯔꯤꯕꯅꯦ ꯃꯁꯤꯁꯦ ꯁꯤꯁꯤꯅ ꯃꯅꯤꯄꯨꯔꯗ ꯈꯛ ꯐꯪꯕꯅꯦ ꯑꯗꯨꯒ ꯑꯩꯈꯣꯏ ꯃꯅꯤꯄꯨꯔꯒꯤ ꯃꯩꯇꯩ ꯁꯤꯡꯅ ꯈꯨꯠꯅꯇ ꯁꯥꯕ ꯂꯥꯏꯙꯤꯕꯤ ꯑꯗꯒꯤꯗꯤ ꯁꯤꯗ ꯂꯩꯔꯤꯕ ꯁꯒꯣꯜ ꯀꯥꯡꯖꯩꯁꯤꯁꯨ ꯈꯨꯠꯅ ꯁꯥꯕꯅꯤ ꯎꯅ ꯇꯧꯔꯒ ꯁꯥꯔꯤꯁꯦ ꯈꯨꯠ ꯌꯥꯝ ꯆꯪꯅ ꯃꯇꯝ ꯆꯪꯅ ꯁꯥꯔꯤꯕꯅꯦ ꯑꯗꯣ ꯍꯧꯖꯤꯛꯇꯤ ꯁꯦ ꯂꯩꯕꯤꯗꯕꯒꯤ ꯃꯤꯅ ꯃꯌꯥꯝ ꯍꯦꯟꯃꯟꯗꯅꯅꯦ ꯄꯣꯠꯁꯦ ꯁꯤꯠꯅꯗ꯭ꯔꯦ ꯑꯩ ꯇꯥꯛꯀꯦ ꯌꯦꯡꯉꯨꯀꯣ ꯁꯒꯣꯜ ꯀꯥꯡꯖꯩ ꯂꯩꯔꯦ ꯂꯥꯏꯙꯤꯕꯤ ꯂꯩꯔꯦ ꯁꯤ ꯃꯌꯥꯝꯁꯦ ꯃꯅꯤꯄꯨꯔꯗ ꯈꯛꯇꯃꯛ ꯐꯪꯕ ꯑꯇꯩ ꯃꯐꯝꯗꯗꯤ ꯐꯪꯕꯁꯨ ꯌꯥꯏ ꯑꯗꯨꯕꯨ ꯃꯅꯤꯄꯨꯔꯗꯗꯤ ꯌꯥꯝꯅ ꯇꯥꯡꯅ ꯐꯪꯉꯦꯕ ꯁꯤꯒꯤ ꯄꯣꯠꯁꯦ ꯑꯗꯨꯗꯒꯤꯗꯤ ꯁꯣꯝꯗ ꯁꯥꯔꯤꯕ ꯁꯤꯔꯣꯏ ꯂꯤꯂꯤ ꯁꯤꯔꯣꯏ ꯂꯤꯂꯤ ꯑꯁꯥꯕꯁꯦ ꯁꯤꯁꯨ ꯁꯤꯔꯣꯏ ꯂꯤꯂꯤꯁꯦ ꯃꯅꯤꯄꯨꯔꯒꯤ ꯑꯣꯏꯅꯗꯤ ꯖꯥꯇꯤꯒꯤ ꯂꯩ ꯍꯥꯏꯕꯗꯣ ꯑꯁꯤꯁꯤꯅꯦ ꯃꯥꯁꯦ ꯎꯈ꯭ꯔꯨꯜꯗ ꯐꯪ ꯎꯈ꯭ꯔꯨꯜꯗ ꯈꯇꯪ ꯁꯥꯠꯂꯦ ꯁꯤꯔꯣꯏ ꯂꯤꯂꯤꯁꯦ ꯁꯤꯁꯤꯁꯨ ꯁꯤ ꯑꯁꯥꯕꯁꯤꯁꯨ ꯃꯅꯤꯄꯨꯔꯗ ꯈꯇꯅꯦ ꯅꯪꯅ ꯂꯩꯕꯗ ꯐꯖꯒꯗꯕꯁꯦ ꯑꯩꯅ ꯎꯠꯂꯤꯕ ꯁꯤ ꯃꯌꯥꯝ ꯁꯦ ꯂꯣꯏꯅ ꯐꯖꯔꯅꯤ ꯑꯗꯨꯗꯤ ꯁꯤꯒꯤ ꯁꯒꯣꯜ ꯀꯥꯡꯖꯩꯁꯦ ꯂꯧꯔꯣ ꯁꯒꯣꯜ ꯀꯥꯡꯖꯩꯁꯦ ꯑꯃꯗꯅꯦ ꯂꯨꯄꯥ ꯆꯥꯃꯅꯦ ꯀꯌꯥ ꯄꯤꯔꯛꯎꯒꯦ ꯍꯣꯏ ꯍꯣꯏ ꯁꯦ ꯁꯦ ꯂꯧꯔꯣ ꯂꯧꯔꯣ